ꯍꯂꯣ ꯍꯂꯣ ꯀꯔꯤ ꯍꯥꯏꯒꯗꯒꯦ ꯑꯣ ꯃꯥꯅꯦ ꯃꯥꯅꯦ ꯃꯥꯅꯦ ꯑꯥ ꯑꯩꯒꯤꯗꯨꯗꯤ ꯅꯨꯄꯥꯒꯤꯗ ꯃꯐ꯭ꯂꯔ ꯃꯆꯨ ꯃꯆꯨꯒꯤꯁꯨ ꯂꯩꯌꯦ ꯑꯗꯨꯒ ꯅꯨꯄꯤ ꯐꯅꯦꯛꯁꯨ ꯃꯈꯜ ꯌꯥꯝ ꯂꯩꯌꯦ ꯀꯔꯝꯕ ꯄꯥꯝꯕ꯭ꯔꯥ ꯎꯅꯥꯎꯐꯤꯂꯥ ꯄꯥꯝꯕ꯭ꯔꯥ ꯔꯥꯏꯕꯥꯠ ꯄꯥꯝꯕ꯭ꯔꯥ ꯑꯥ ꯑꯥ ꯃꯆꯨ ꯐꯖ ꯐꯖꯕꯁꯨ ꯂꯩꯌꯦ ꯑꯥ ꯁꯩꯆꯪꯗꯣ ꯃꯃꯟ ꯍꯧꯖꯤꯛꯇꯤ ꯐꯣꯔꯇꯤꯟ ꯊꯥꯎꯖꯟꯗ ꯂꯩꯌꯦ ꯑꯥ ꯑꯁꯤ ꯅꯪ ꯄꯥꯝꯕ꯭ꯔꯥ ꯑꯥ ꯅꯪ ꯄꯤꯁ ꯀꯌꯥ ꯂꯧꯒꯦ ꯍꯥꯏꯔꯤꯅꯣ ꯍꯥꯏꯔꯛꯑꯣ ꯄꯤꯁꯀꯤ ꯃꯁꯤꯡ ꯏꯟꯅ ꯑꯩꯅ ꯄ꯭ꯔꯥꯏꯁꯇꯨ ꯁꯥꯕꯤꯔꯛꯑꯒꯦ ꯑꯣ ꯑꯣ ꯑꯣ ꯑꯣ ꯎꯝ ꯌꯥꯏꯌꯦ ꯌꯥꯏꯌꯦ ꯑꯥ ꯑꯥ ꯋꯦꯁꯀꯣꯠꯁꯨ ꯂꯩꯌꯦ ꯂꯣꯏꯅ ꯐꯪꯉꯦ ꯑꯩꯈꯣꯏꯗ ꯋꯦꯁꯀꯣꯠꯁꯨ ꯐꯪꯒꯅꯤ ꯑꯗꯨꯒ ꯍꯧꯖꯤꯛꯀꯤ ꯐꯅꯦꯛꯁꯨ ꯐꯪꯒꯅꯤ ꯑꯗꯨꯒ ꯍꯥꯎꯐꯤ ꯅꯨꯄꯥꯒꯤ ꯀꯩꯅꯣꯗꯨꯁꯨ ꯑꯆꯧꯕ ꯐꯤꯗꯣ ꯑꯗꯨꯁꯨ ꯂꯩꯌꯦ ꯑ ꯅꯪ ꯄꯤꯁꯇꯣ ꯉꯁꯥꯏꯒꯤ ꯎꯝ ꯐꯅꯦꯛꯇꯣ ꯄꯤꯁ ꯀꯌꯥꯃꯨꯛ ꯄꯥꯝꯒꯦ ꯑꯩꯅ ꯍꯣꯜꯁꯦꯜꯗ ꯁꯥꯕꯤꯔꯛꯑꯒꯦ ꯑꯣ ꯑꯗꯨꯒꯤ ꯇꯔꯥ ꯑꯣꯏꯔꯗꯤ ꯑꯩꯅ ꯄꯤꯁ ꯑꯃꯗ ꯑꯗꯨꯝ ꯂꯤꯁꯤꯡ ꯑꯅꯤ ꯑꯅꯤꯗꯤ ꯇꯥꯕꯤꯒꯦ ꯑꯗꯨ ꯇ꯭ꯋꯦꯜꯐ ꯊꯥꯎꯖꯟꯗꯤ ꯁꯥꯁꯦ ꯌꯥꯕ꯭ꯔꯥ ꯍꯣꯏ ꯌꯥꯏꯌꯦ ꯑꯗꯨꯒ ꯅꯪ ꯀꯩꯅꯣꯗꯤ ꯄꯥꯝꯗ꯭ꯔꯣ ꯀꯩꯅꯣꯒꯤ ꯑꯩꯈꯣꯏꯒꯤ ꯁꯤꯒꯤ ꯀꯩꯅꯣ ꯅꯠꯇꯕ ꯇꯥꯡꯈꯨꯜꯒꯤꯁꯨ ꯃꯤꯖꯣꯒꯤꯁꯨ ꯂꯩꯌꯦ ꯑꯗꯨ ꯃꯣꯏꯁꯦ ꯈꯔ ꯀꯂꯦꯛꯁꯟ ꯑꯩꯒꯤꯗ ꯂꯩꯌꯦ ꯐꯖ ꯐꯖꯕ ꯃꯤꯖꯣꯒꯤ ꯐꯅꯦꯛꯇꯤ ꯑꯗꯨꯝ ꯑꯍꯣꯡꯕꯒꯤꯗꯤ ꯑꯗꯨꯝ ꯂꯤꯁꯤꯡ ꯇꯔꯦꯠ ꯂꯤꯁꯤꯡ ꯅꯤꯄꯥꯟ ꯑꯗꯨꯋꯥꯏꯒꯤꯁꯨ ꯂꯩꯌꯦ ꯃꯃꯟ ꯑꯇꯥꯡꯕꯒꯤ ꯍꯥꯏꯔꯗꯤ ꯂꯤꯁꯤꯡ ꯑꯗꯨꯝ ꯐꯣꯔꯇꯤꯟ ꯐꯤꯐꯇꯤꯟ ꯄꯤꯕꯁꯨ ꯂꯩꯌꯦ ꯐꯅꯦꯛ ꯐꯅꯦꯛꯀꯤ ꯃꯇꯨꯡꯏꯜꯂꯦꯀꯣ ꯀꯣꯟꯗ ꯁꯥꯕ ꯑꯗꯨꯒ ꯑꯩꯈꯣꯏꯒꯤ ꯈ꯭ꯋꯥꯡꯗ ꯁꯥꯕ ꯈ꯭ꯋꯥꯡꯒꯤꯅ ꯇꯥꯡꯕ ꯍꯦꯜꯂꯦ ꯈ꯭ꯋꯥꯡꯒꯤꯗꯤ ꯐꯤꯐꯇꯤꯟ ꯊꯥꯎꯖꯟ ꯁꯤꯛꯁꯇꯤꯟ ꯊꯥꯎꯖꯟ ꯂꯩꯌꯦ ꯍꯣꯏ ꯈ꯭ꯋꯥꯡꯗ ꯁꯥꯕꯦꯅ ꯈ꯭ꯋꯥꯡꯅ ꯁꯥꯕꯗꯤ ꯐꯣꯔꯇꯤꯟ ꯊꯥꯎꯖꯟꯀꯣ ꯃꯦꯆꯤꯟꯅ ꯁꯥꯕꯗꯤ ꯑꯗꯨꯝ ꯅꯥꯏꯟ ꯊꯥꯎꯖꯟ ꯑꯩꯠ ꯊꯥꯎꯖꯟ ꯑꯗꯨꯗ ꯄꯤꯕ ꯉꯝꯒꯅꯤ ꯍꯣꯏ ꯑꯗꯨ ꯍꯣꯏ ꯂꯥꯛꯑꯣ ꯂꯥꯛꯑꯣ ꯑꯩꯈꯣꯏ ꯗꯨꯀꯥꯟꯗ ꯌꯦꯡꯕ ꯂꯥꯛꯑꯣ ꯑꯩꯅ ꯍꯣꯜꯁꯦꯜꯗ ꯁꯥꯕꯤꯒꯦꯀꯣ ꯍꯣꯏ ꯍꯣꯏ